ꯁ꯭ꯄꯣꯇꯤꯐꯥꯏ ꯑꯁꯤ ꯗꯤꯖꯤꯇꯦꯜ ꯃ꯭ꯌꯨꯖꯤꯛ ꯄ꯭ꯔꯣꯕꯥꯏꯗꯔ ꯑꯦ ꯑꯦꯐꯅꯤ ꯑꯦꯐ ꯑꯁꯤꯒꯤ ꯃꯇꯦꯡꯅ ꯃ꯭ꯌꯨꯖꯤꯛ ꯄꯣꯠꯀꯥꯁꯁꯤꯡ ꯑꯃꯁꯨꯡ ꯚꯤꯗꯤꯌꯣ ꯁꯔꯕꯤꯁꯁꯤꯡ ꯄꯤꯔꯤ ꯃꯇꯝ ꯑꯃꯗ ꯁꯤꯗꯤꯁꯤꯡ ꯁꯤꯖꯟꯅꯗꯨꯅ ꯏꯁꯩ ꯇꯥꯔꯝꯕ ꯑꯗꯨ ꯑꯍꯣ ꯃꯇꯝꯒꯤ ꯑꯍꯣꯡꯕ ꯃꯇꯨꯡ ꯏꯟꯅ ꯏꯟꯇꯔꯅꯦꯠꯀꯤ ꯀꯥꯎꯈꯠꯂꯛꯄ ꯈꯣꯡꯊꯥꯡꯒꯤ ꯃꯇꯨꯡ ꯏꯟꯅ ꯁ꯭ꯄꯣꯇꯤꯐꯥꯏ ꯑꯃꯁꯨꯡ ꯑꯦꯄꯜ ꯃ꯭ꯌꯨꯖꯤꯛ ꯀꯨꯝꯕ ꯃ꯭ꯌꯨꯖꯤꯛ ꯁ꯭ꯇ꯭ꯔꯤꯃꯤꯡ ꯑꯦꯞꯁꯤꯡ ꯉꯁꯤꯗꯤ ꯊꯣꯛꯂꯛꯂꯦ ꯈꯦꯠꯅꯕ ꯍꯥꯏꯕꯕꯨ ꯁꯤꯗꯤꯗ ꯏꯁꯩ ꯍꯥꯞꯇꯨꯅ ꯇꯥꯅꯔꯝꯕ ꯃꯇꯝꯗ ꯁꯤꯗꯤ ꯄ꯭ꯂꯦꯌꯔꯒꯤ ꯑꯍꯦꯟꯕ ꯗꯔꯀꯥꯔ ꯑꯃ ꯇꯥꯔꯛꯄ ꯁꯤꯗꯤ ꯀꯌꯥ ꯃꯔꯨꯝ ꯁꯤꯗꯤ ꯑꯃꯗ ꯏꯁꯩ ꯀꯌꯥ ꯃꯔꯨꯝ ꯍꯥꯞꯄ ꯆꯜꯂꯕꯁꯨ ꯁꯤꯗꯤ ꯃꯁꯤꯡ ꯍꯦꯟꯒꯠꯂꯛꯄ ꯃꯗꯨꯅ ꯐꯤꯖꯤꯀꯦꯜ ꯁ꯭ꯄꯦꯁ ꯍꯦꯟꯅ ꯀꯜꯂꯛꯄ ꯑꯃꯁꯨꯡ ꯉꯁꯥꯏꯒꯤ ꯑꯩꯈꯣꯏꯅ ꯇꯥꯅꯤꯡꯕ ꯃꯇꯝꯗ ꯃꯐꯝ ꯑꯃꯗ ꯍꯦꯛꯇꯗ ꯏꯁꯩ ꯇꯥꯅꯤꯡꯉꯛꯄ ꯃꯇꯝꯗꯗꯤ ꯁ꯭ꯄꯣꯗꯤꯐꯥꯏ ꯅꯠꯇ꯭ꯔꯒ ꯑꯦꯄꯜ ꯃ꯭ꯌꯨꯖꯤꯛꯅ ꯈꯨꯗꯣꯡꯆꯥꯕ ꯌꯥꯝꯅ ꯍꯦꯜꯂꯛꯏ ꯇꯧꯕꯗꯕꯨ ꯁ꯭ꯄꯣꯗꯤꯐꯥꯏ ꯅꯠꯇ꯭ꯔꯒ ꯑꯦꯄꯜ ꯃ꯭ꯌꯨꯖꯤꯛꯀꯨꯝꯕ ꯑꯦꯞꯁꯤꯡ ꯑꯁꯤꯗꯤ ꯏꯟꯇꯔꯅꯦꯠ ꯌꯥꯎꯗ꯭ꯔꯒꯗꯤ ꯁꯤꯖꯟꯅꯕ ꯌꯥꯗꯕ ꯑꯁꯤꯅ ꯃꯈꯣꯏꯒꯤ ꯈ꯭ꯋꯥꯏꯗꯒꯤ ꯆꯥꯎꯕ ꯗ꯭ꯔꯣꯕꯦꯛ ꯑꯃ ꯑꯣꯏꯔꯤ ꯏꯟꯇꯔꯅꯦꯠ ꯗꯔꯀꯥꯔ ꯇꯥꯕ ꯈꯛꯇ ꯅꯠꯇꯅ ꯑꯦꯞꯁꯤꯡ ꯑꯁꯤꯗ ꯏꯁꯩ ꯇꯥꯒꯦ ꯍꯥꯏꯔꯒꯗꯤ ꯃꯇꯝ ꯈꯔ ꯁꯕꯁꯀ꯭ꯔꯤꯞꯁꯟ ꯐ꯭ꯔꯤꯗ ꯄꯤꯔꯒꯁꯨ ꯃꯈꯥ ꯇꯥꯕꯗꯗꯤ ꯐꯤ ꯊꯤꯗꯕ ꯌꯥꯗꯦ ꯁꯦꯜ ꯒꯤ ꯈꯨꯗꯣꯡ ꯆꯥꯗꯕ ꯑꯁꯤꯒꯤ ꯑꯁꯤ ꯈꯛꯇ ꯅꯠꯇꯅ ꯑꯁꯤꯒꯨꯝꯕ ꯑꯦꯞꯁꯤꯡ ꯑꯁꯤꯅ ꯏꯟꯇꯔꯅꯦꯠ ꯂꯩꯇꯕ ꯃꯐꯝꯗ ꯁꯤꯖꯟꯅꯕ ꯌꯥꯗꯕ ꯑꯁꯤꯁꯨ ꯑꯃꯅꯤ ꯑꯃꯔꯣꯝꯗꯅ ꯑꯣꯟꯂꯥꯏꯟꯗꯒꯤ ꯏꯁꯩ ꯗꯥꯎꯟꯂꯣꯠ ꯇꯧꯔꯒ ꯊꯝꯕ ꯃꯇꯝꯗ ꯃꯈꯣꯏ ꯏꯁꯩꯁꯤꯡ ꯑꯗꯣ ꯍꯥꯞꯄ ꯃꯇꯝꯗ ꯑꯍꯦꯟꯕ ꯐꯤꯖꯤꯀꯦꯜ ꯁ꯭ꯄꯦꯁ ꯗꯔꯀꯥꯔ ꯇꯥꯥꯔꯛꯄ ꯑꯁꯤꯅ ꯈ꯭ꯋꯥꯏꯗꯒꯤ ꯈꯨꯗꯣꯡ ꯆꯥꯗꯕ ꯄꯣꯠ ꯑꯃꯁꯨ ꯑꯣꯏꯔꯤ